ꯅꯣꯡꯖꯨ ꯅꯨꯡꯁꯥꯒꯤ ꯃꯇꯨꯡ ꯏꯟꯅ ꯊꯥꯕ ꯃꯍꯩ ꯃꯔꯣꯡ ꯊꯥꯕꯒꯤ ꯁꯤꯁꯇꯦꯝꯁꯨ ꯇꯣꯉꯥꯟ ꯇꯣꯉꯥꯟꯅ ꯂꯩ ꯅꯣꯡꯖꯨ ꯅꯨꯡꯁꯥꯒꯤ ꯃꯇꯝꯗ ꯈꯦꯠꯅꯕ ꯑꯁꯤ ꯅꯣꯡ ꯆꯨꯕ ꯃꯇꯝꯗꯅ ꯂꯧ ꯊꯥꯕ ꯐꯧ ꯊꯥꯕ ꯑꯃꯁꯨꯡ ꯆꯨ ꯊꯥꯕ ꯑꯁꯤ ꯆꯥꯅꯩ ꯑꯗꯨꯒ ꯅꯣꯡꯖꯨ ꯊꯥ ꯅꯠꯇꯕ ꯅꯤꯡꯊꯝꯊꯥꯗꯅ ꯅꯤꯡꯊꯝꯊꯥ ꯆꯪꯁꯤꯜꯂꯛꯄ ꯑꯗꯨꯗꯅ ꯍꯋꯥꯏ ꯃꯨꯕꯤ ꯃꯔꯣꯏ ꯆꯅꯝꯅ ꯊꯥꯕꯗ ꯂꯩꯕꯥꯛ ꯂꯩꯍꯥꯎꯒ ꯌꯥꯝꯅ ꯆꯥꯅꯩ ꯋꯦꯗ꯭ꯔ ꯑꯗꯨ ꯆꯥꯅꯕꯅ ꯃꯔꯝ ꯑꯣꯏꯔꯒ ꯄꯣꯠꯊꯣꯛ ꯌꯥꯝꯅ ꯂꯩ ꯑꯁ ꯀꯔꯤ